ꯑꯩꯁꯦ ꯉꯁꯤꯁꯦ ꯁꯥꯊꯤꯅ ꯅꯨꯡꯉꯥꯇꯦꯍꯦ ꯑꯣꯟꯂꯥꯏꯟꯗ ꯄꯣꯠ ꯑꯃꯈꯛ ꯆꯦꯟꯕꯅꯦ ꯑꯣꯟꯂꯥꯏꯟꯗꯨꯁꯨ ꯃꯤꯁꯣ ꯍꯥꯏꯕ ꯑꯦꯞꯇꯨꯗꯅꯤ ꯑꯗꯨ ꯋꯥꯈꯟꯗꯨꯗꯤ ꯄꯣꯠꯇꯨꯗꯤ ꯃꯣꯏꯅ ꯑꯦꯕꯔꯗꯥꯏꯁ ꯇꯧꯔꯛꯄꯗꯗꯤ ꯑꯣꯟꯊꯣꯛꯅ ꯐꯖꯅ ꯍꯥꯏꯔꯛꯈ꯭ꯔꯕ ꯎꯟꯊꯣꯛꯅ ꯐꯖꯅ ꯎꯠꯈ꯭ꯔꯕ ꯐꯣꯇꯣꯗꯒꯤ ꯀꯩꯗꯒꯤ ꯄꯣꯠꯁꯦ ꯌꯧꯔꯛꯑꯦꯅ ꯍꯔꯥꯎ ꯍꯔꯥꯎ ꯆꯦꯟꯊꯣꯛꯑꯒ ꯂꯧꯁꯜꯂꯨꯔꯦ ꯄꯣꯠꯇꯨꯁꯨ ꯃꯃꯟ ꯇꯥꯡꯉꯤꯕꯅꯦ ꯑꯗꯨꯗꯨꯒꯗꯤ ꯍꯥꯡꯗꯣꯛꯎꯔꯀꯥꯟꯗꯨꯗꯤ ꯄꯣꯠꯇꯨ ꯄꯨꯔꯥ ꯑꯣꯟꯅ ꯇꯩꯅ ꯃꯔꯤꯗꯨꯁꯨ ꯑꯩꯅ ꯄꯥꯝꯕꯗꯨ ꯊꯣꯛꯑꯝꯗ꯭ꯔꯦ ꯄꯨꯡꯁꯣꯏ ꯁꯣꯏꯔꯝꯃꯦ ꯋꯥꯈꯟꯁꯦ ꯀꯌꯥꯝꯗꯤ ꯅꯨꯡꯉꯥꯏꯇꯦ ꯃꯨꯠꯀ ꯂꯣꯏꯅ ꯀꯥꯏꯕꯖꯥꯠꯅꯤꯀꯣ ꯃꯥꯏ ꯃꯤꯁꯣ ꯍꯥꯏꯕ ꯑꯦꯞꯁꯦ ꯌꯥꯝꯅ ꯆꯦꯛꯁꯤꯟꯗꯦꯀꯣ ꯑꯣꯗꯔꯅ ꯑꯃ ꯑꯦꯛꯁꯦꯞ ꯇꯧ ꯊꯥꯔꯛꯄꯅ ꯑꯇꯣꯞꯄ ꯑꯃ ꯊꯥꯔꯛꯄ ꯃꯇꯨꯡꯗꯒꯤ ꯈꯔ ꯈꯔ ꯆꯦꯛꯁꯤꯜꯍꯟꯅꯤꯡꯉꯤꯀꯣ ꯍꯌꯦꯡꯈꯩ ꯃꯤꯁꯣꯁꯤꯗꯅꯦ ꯄꯣꯠꯀ ꯆꯦꯜꯂꯨ ꯌꯥꯕꯖꯥꯠ ꯅꯠꯇꯦ ꯃꯨꯠꯀ ꯂꯣꯏꯅ ꯃꯥꯡꯕꯖꯥꯠꯅꯦ ꯕꯦꯛꯁꯤꯕꯨ ꯑꯩꯕꯨ ꯄꯨꯁꯤꯔꯥ ꯄꯨꯒꯨꯝꯁꯤꯔꯥ ꯋꯥꯈꯟꯁꯦ ꯖꯥꯠ ꯖꯥꯠ ꯌꯥꯝ ꯈꯜꯂꯖꯥꯠꯅꯦ